ꯅꯨꯄꯤꯒꯤ ꯊꯧꯗꯥꯡꯁꯤꯡ ꯑꯁꯤ ꯃꯃꯥ ꯑꯣꯏꯕꯤ ꯑꯃꯅ ꯏꯃꯨꯡ ꯃꯅꯨꯡꯁꯤ ꯀꯃꯥꯏꯅ ꯐꯍꯟꯒꯗꯒꯦ ꯍꯥꯏꯕꯗꯤ ꯃꯃꯥ ꯑꯃꯅ ꯏꯃꯨꯡꯗꯨꯗ ꯂꯩꯔꯤꯕ ꯃꯅꯦꯝ ꯃꯀꯨꯒꯤ ꯆꯥꯕ ꯊꯛꯄ ꯁꯦꯠꯄ ꯆꯥꯕ ꯏꯔꯨ ꯃꯥꯏꯊꯖꯕ ꯅꯤꯡꯊꯤꯅ ꯌꯦꯡꯁꯤꯟꯕꯤꯕ ꯑꯗꯨꯒ ꯃꯄꯨꯔꯣꯏꯕꯒꯤ ꯁꯦꯕꯥ ꯅꯤꯡꯊꯤꯅ ꯇꯧꯕ ꯃꯁꯥ ꯃꯁꯨꯕꯨ ꯂꯥꯏꯔꯤꯛ ꯂꯥꯏꯁꯨ ꯄꯥꯕꯗ ꯃꯇꯝ ꯆꯥꯅ ꯌꯦꯡꯁꯤꯟꯕꯤꯕ ꯇ꯭ꯌꯨꯁꯟ ꯇꯧꯕꯒꯤ ꯑꯋꯥꯠ ꯑꯄꯥ ꯌꯦꯡꯁꯤꯟꯕꯤꯕ ꯀꯔꯥꯏꯗ ꯆꯠꯂꯤ ꯀꯔꯥꯏꯗ ꯂꯩ ꯍꯥꯏꯕꯁꯤ ꯃꯃꯥ ꯑꯣꯏꯕꯤꯁꯤꯡꯅ ꯅꯤꯡꯊꯤꯅ ꯐꯖꯅ ꯌꯦꯡꯁꯤꯟꯕꯤꯕ ꯑꯗꯨꯒ ꯅꯨꯄꯤ ꯃꯃꯥ ꯑꯣꯏꯕꯤꯁꯤꯅ ꯂꯩꯀꯥꯏꯗ ꯆꯠꯇꯨꯅ ꯃꯤꯒꯤ ꯃꯤꯋꯥ ꯉꯥꯡꯅꯕꯁꯤ ꯇꯧꯕꯤꯗꯕ ꯑꯗꯨꯒ ꯌꯥꯔꯤ ꯃꯈꯩ ꯌꯨꯝꯗ ꯂꯩꯗꯨꯅ ꯑꯋꯥꯠ ꯑꯄꯥ ꯌꯦꯡꯗꯨꯅ ꯃꯆꯥ ꯑꯃꯗꯤ ꯃꯄꯨꯔꯣꯏꯕ ꯃꯅꯦꯝ ꯃꯀꯨꯒꯤ ꯁꯦꯕꯥ ꯅꯤꯡꯊꯤꯅ ꯇꯧꯗꯨꯅ ꯂꯩꯕ ꯑꯗꯨꯕꯨ ꯅꯨꯄꯤ ꯑꯣꯏꯕꯤꯒꯤ ꯊꯧꯗꯥꯡꯅꯤ ꯍꯥꯏꯅ ꯍꯥꯏꯖꯒꯦ